ꯍꯟꯗꯛ ꯑꯩꯅ ꯅ꯭ꯌꯨ ꯌꯥꯔꯒꯤ ꯑꯣꯐꯔꯗ ꯃꯦꯖꯣ ꯍꯞꯇꯒꯤ ꯂꯦꯞꯇꯣꯞ ꯑꯃ ꯂꯧꯋꯦ ꯑꯗꯣ ꯍꯩꯁ ꯄꯤ ꯂꯦꯞꯇꯣꯞꯅꯤ ꯌꯥꯝꯅ ꯅꯨꯡꯉꯥꯏ ꯁꯤꯖꯤꯟꯅꯕ ꯑꯗꯨꯝ ꯀꯨꯏꯅ ꯁꯤꯖꯤꯟꯅꯕ ꯀꯥꯟꯗ ꯁꯥꯒꯠꯁꯨ ꯁꯥꯒꯠꯇꯦ ꯑꯗꯨꯒ ꯃꯩꯁꯨ ꯌꯥꯝ ꯈꯥꯡꯉꯦ ꯆꯥꯔꯁ ꯇꯧꯕ ꯃꯇꯝꯗꯁꯨ ꯑꯗꯨꯝ ꯌꯥꯝꯅ ꯊꯨꯅ ꯆꯪꯉꯦ ꯌꯥꯝ ꯀꯨꯏꯅ ꯆꯥꯔꯁ ꯇꯧꯕ ꯍꯥꯏꯕꯗꯨ ꯑꯣꯏꯗꯦ ꯁꯤꯖꯤꯟꯅꯕ ꯑꯗꯨꯛꯀꯤ ꯃꯇꯤꯛ ꯅꯨꯡꯉꯥꯏ ꯃꯥꯒꯤ ꯏꯁꯇꯣꯔꯦꯁꯁꯨ ꯌꯥꯝ ꯌꯥꯝꯅ ꯋꯥꯡꯉꯦ ꯑꯗꯨꯒ ꯑꯥꯏꯠ ꯖꯦꯅꯔꯦꯁꯟꯅꯤ